ꯔꯥꯏꯖ ꯑꯁꯤꯅ ꯍꯛꯁꯦꯜꯒꯤ ꯑꯆꯪꯕ ꯁꯦꯟꯐꯝ ꯍꯦꯟꯒꯠꯂꯛꯄꯒꯤ ꯑꯋꯥꯕ ꯑꯁꯤ ꯀꯣꯛꯍꯟꯕꯗꯤ ꯑꯩꯈꯣꯏ ꯏꯁꯇꯦꯠ ꯆꯤꯐ ꯃꯤꯅꯤꯁꯇꯔꯅ ꯂꯥꯏꯔꯕꯁꯤꯡꯒꯤ ꯄꯤꯕ ꯍꯛꯁꯦꯜꯒꯤ ꯏꯁꯀꯤꯝ ꯀꯌꯥ ꯄꯤꯗꯨꯅ ꯄꯩꯁꯥ ꯂꯩꯇ꯭ꯔꯁꯨ ꯐ꯭ꯔꯤꯗ ꯌꯦꯡꯕ ꯉꯝꯍꯜꯂꯦ ꯐ꯭ꯔꯤꯗ ꯍꯤꯗꯥꯛꯁꯨ ꯄꯤꯕꯤꯗꯨꯅ ꯀꯥꯟꯅꯕ ꯀꯌꯥ ꯄꯤꯔꯤ ꯑꯗꯨꯇꯁꯨ ꯅꯠꯇꯅ ꯄ꯭ꯔꯥꯏꯝ ꯃꯤꯅꯤꯁꯇꯔꯅ ꯄꯤꯕ ꯑꯆꯧꯕ ꯍꯛꯁꯦꯜꯒꯤ ꯏꯁꯀꯤꯝ ꯀꯌꯥ ꯑꯃꯁꯨ ꯄꯤꯔꯤ ꯃꯁꯤꯅ ꯑꯩꯈꯣꯏ ꯑꯥꯎꯠꯁꯥꯏꯠꯇ ꯍꯣꯁꯄꯤꯇꯥꯜ ꯑꯆꯧꯕꯗ ꯄꯨꯕꯁꯨ ꯌꯥꯔꯦ ꯐ꯭ꯔꯤꯗ ꯃꯁꯤꯅ ꯂꯥꯏꯔꯕ ꯄꯩꯁꯥ ꯂꯩꯖꯗꯕ ꯀꯌꯥꯗ ꯀꯥꯟꯅꯕ ꯀꯌꯥ ꯑꯃꯁꯨ ꯄꯤꯕꯤꯔꯦ ꯒꯣꯕꯔꯃꯦꯟꯀꯤ ꯍꯣꯁꯄꯤꯇꯥꯜꯗ ꯇꯦꯁ ꯇꯧꯕ ꯌꯥꯕ ꯈꯨꯗꯤꯡ ꯐ꯭ꯔꯤꯗ ꯐꯪꯍꯜꯂꯦ